ꯄꯥꯝꯕꯤꯁꯤꯡꯁꯤ ꯃꯁꯥ ꯃꯎ ꯐꯅ ꯍꯧꯅꯉꯥꯏꯗꯃꯛꯇ ꯍꯥꯟꯅ ꯏꯪꯈꯣꯟ ꯀꯣꯏꯕ ꯃꯤꯁꯤꯡ ꯑꯗꯨꯗꯒꯤ ꯑꯌꯥꯝꯕ ꯃꯇꯝꯗ ꯃꯈꯣꯏꯗꯒꯤ ꯑꯗꯨꯝ ꯄꯥꯎꯇꯥꯛ ꯂꯧꯏ ꯑꯗꯨꯒ ꯂꯣꯏꯅꯅ ꯑꯩꯈꯣꯏ ꯃꯔꯨ ꯑꯣꯏꯅ ꯑꯩꯈꯣꯏ ꯃꯔꯨꯞ ꯃꯄꯥꯡꯁꯤꯡ ꯑꯦꯒ꯭ꯔꯤꯗ ꯊꯕꯛ ꯇꯧꯔꯤꯕ ꯑꯩꯈꯣꯏ ꯃꯔꯨꯞ ꯃꯄꯥꯡꯁꯤꯡꯗꯩꯁꯨ ꯃꯇꯤꯟ ꯃꯀꯥꯡ ꯇꯥꯗꯅꯕ ꯀꯔꯤ ꯇꯧꯅꯕ ꯑꯗꯨꯝ ꯍꯥꯏꯅ